ꯍꯜꯂꯣ ꯍꯥꯎ ꯂꯩꯌꯣ ꯂꯩꯌꯣ ꯑꯣ ꯀꯩꯀꯩ ꯄꯣꯠ ꯄꯨꯔꯛꯎꯒꯦ ꯍꯣꯏ ꯍꯣꯏ ꯍꯣꯏ ꯂꯣꯏꯅ ꯌꯥꯎꯋꯦ ꯅꯣꯏꯅ ꯑꯄꯥꯝꯕꯗꯣ ꯑꯗꯨꯝ ꯌꯦꯡꯉꯣ ꯂꯥꯎꯋꯣ

ꯌꯥꯏ ꯌꯥꯏꯌꯦ ꯂꯣꯏꯅꯃꯛ ꯁꯨꯅ ꯂꯩꯌꯦꯕꯀꯣ ꯅꯣꯏꯅ ꯑꯄꯥꯝꯕꯗꯣ ꯈꯔ ꯐꯕ ꯂꯧꯁꯤꯔ ꯈꯔ ꯐꯠꯇꯕ ꯂꯧꯁꯤꯔ ꯃꯥꯏ ꯃꯥꯒꯤ ꯑꯄꯥꯝꯕꯗꯣ ꯑꯗꯨꯝ ꯈꯟꯕ ꯌꯥꯏ ꯃꯣꯝꯄꯥꯛꯐꯤꯗꯛꯁꯦ ꯆꯨꯝꯅꯒꯤ ꯈꯥꯗꯤ ꯁꯨꯝꯕꯁꯤꯗꯤ ꯑꯗꯨꯝ ꯍꯣꯡꯉꯦꯕꯀꯣ ꯑꯗ ꯑꯇꯥꯡꯕꯁꯨ ꯂꯩꯌꯦꯕ ꯅꯪ ꯀꯩꯅꯥꯒꯤ ꯀꯩꯅꯣ ꯍꯥꯞꯅꯅꯕ ꯀꯥꯡꯈꯟ ꯑꯐꯕ ꯐꯠꯇꯕ ꯑꯗꯨꯒꯨꯝꯕꯗꯣ ꯅꯣꯏꯅ ꯀꯔꯝꯕꯗ ꯄꯥꯝꯃꯤꯗꯣ ꯄꯣꯠꯇꯣ ꯈꯜꯂꯒ ꯉꯥꯡꯅꯔꯁꯦ ꯑꯥ ꯍꯣꯏ ꯍꯣꯏ ꯈꯜꯂꯣ ꯈꯜꯂꯣ ꯅꯣꯏ ꯑꯄꯥꯝꯕꯗꯣ ꯃꯊꯪ ꯃꯊꯪ ꯈꯜꯂꯣ ꯑꯗꯨꯒ ꯃꯃꯟꯗꯣ ꯀꯣꯟꯅ ꯑꯗꯨꯝ ꯉꯥꯡꯅꯔꯁꯦ ꯑꯥ ꯍꯣꯏ ꯍꯣꯏ ꯑꯗꯒꯤꯅꯦ ꯋꯥꯟ ꯄ꯭ꯂꯥꯏꯒꯤ ꯐꯖꯕꯁꯨ ꯂꯩꯀꯣ ꯎꯝ ꯌꯥꯏ ꯌꯥꯏ ꯍꯣꯏ ꯍꯣꯏ ꯑꯪ ꯌꯥꯝ ꯐꯖꯕꯅꯤ ꯑꯗꯒꯤ ꯁꯤꯒꯤ ꯁꯤꯒꯤ ꯑꯣꯔꯦꯟꯁꯇ ꯃꯄꯥꯟ ꯀꯩꯅꯣꯅ ꯆꯟꯕꯁꯦ ꯀꯩ ꯍꯥꯏꯅꯤ ꯑꯁ ꯆꯟꯕꯁꯦ ꯁꯤꯁꯨ ꯅꯧꯗ꯭ꯔꯣ ꯁꯤꯁꯨ

ꯑꯗꯨꯝ ꯍꯥꯞꯆꯜꯂꯣ ꯑꯗꯨꯁꯨ ꯗꯕꯜ ꯑꯃ ꯃꯦꯗꯤꯌꯝ ꯑꯃ ꯐꯃꯨꯡ ꯑꯅꯤꯅꯤꯅꯀꯣ ꯑꯅꯤ ꯑꯅꯤ ꯑꯗꯨꯝ ꯈꯜꯂꯣꯕ ꯇꯣꯉꯥꯟ ꯇꯣꯉꯥꯟꯕ ꯃꯆꯨ ꯁꯦꯠ ꯁꯦꯠꯇꯨꯗ

ꯌꯥꯎꯕꯅ ꯈꯔ ꯁꯥꯡꯕꯅꯦꯕ ꯊꯥꯔꯛꯄꯗꯗꯤ ꯑꯗꯒꯤ ꯃꯣꯟꯒꯤ ꯀꯣꯚꯔꯀꯥꯁꯨ ꯃꯌꯥꯝ ꯂꯩꯀꯣ ꯐꯖ ꯐꯖꯕ

ꯑꯥ ꯍꯣꯏ ꯍꯣꯏ ꯑꯁ ꯀꯥꯡꯈꯜꯗꯤ ꯁꯤꯒꯤ ꯀꯩꯅꯣꯁꯤ ꯌꯥꯝ ꯐꯖꯕꯅꯦꯍꯦ ꯀꯩꯅꯥꯒꯤ ꯈꯟꯅꯕ ꯑꯣꯏꯔꯗꯤ

ꯑꯉꯧꯕꯗꯨꯃꯗꯤ ꯌꯥꯎꯗ ꯌꯥꯗ꯭ꯔꯦꯀꯣ ꯑꯉꯧꯕ ꯁꯦꯠ ꯁꯦꯠ ꯑꯃ ꯁꯥꯗꯣꯏꯅꯦꯕ ꯃꯣꯟꯁꯨ ꯑꯉꯧꯕ ꯑꯗꯩ ꯃꯣꯝꯄꯥꯛ ꯐꯤꯗꯛꯁꯨ ꯃꯣꯝꯄꯥꯛ ꯐꯤꯗꯛꯇꯤ ꯑꯩꯈꯣꯏꯒꯤ ꯀꯩꯅꯣ ꯂꯣꯟꯕꯗꯣ ꯃꯦꯆꯤꯟꯅ ꯂꯣꯟꯕꯗꯣ ꯀꯩꯅꯣ ꯍꯥꯞꯁꯤꯔ ꯀꯃꯥꯏ ꯇꯧꯁꯤꯒꯦ ꯍꯣꯏ ꯍꯣꯏ ꯍꯣꯏ ꯀꯩꯅꯥꯒꯤꯗꯤ ꯑꯗꯨꯃꯥꯏ ꯑꯗꯨꯝ ꯇꯧꯅꯕꯅꯦꯕ ꯎꯝ ꯃꯣꯟꯁꯨ ꯃꯣꯟꯗꯨꯝ ꯑꯣꯏꯅ ꯑꯃ ꯌꯥꯎꯒꯅꯤꯀꯣ

ꯍꯣꯏ ꯍꯣꯏ ꯍꯣ ꯍꯣ ꯍꯣꯏ ꯈꯜꯂꯣ ꯈꯜꯂꯣ ꯑꯄꯥꯝ ꯑꯄꯥꯝꯕꯗꯣ ꯁꯨꯅꯕ ꯍꯦꯛ ꯑꯗꯨꯝ ꯈꯜꯂꯣꯗ ꯃꯤꯉꯣꯟꯗ ꯑꯃꯨꯛ ꯀꯣꯏꯈꯟ ꯈꯜꯂꯨꯗꯧꯗꯤ ꯁꯤꯗ ꯂꯣꯏꯅ ꯐꯪꯉꯕꯅꯤ ꯂꯣꯏ ꯐꯅꯦꯛ ꯐꯤꯔꯣꯟꯗꯒꯤ ꯀꯩꯗꯒꯤꯀꯣ ꯅꯣꯏꯅ ꯋꯥꯠꯂꯒꯗꯤ ꯂꯣꯏꯅ ꯌꯥꯎꯔꯦ ꯇꯨ ꯌꯦꯡꯉꯣ ꯇꯨ ꯂꯣꯏꯅ ꯁꯤꯗ ꯄꯔꯦꯡ ꯄꯔꯦꯡ ꯊꯥꯡꯒꯠꯂꯤꯁꯤꯡꯁꯦ ꯑꯁꯤꯗ ꯅꯪ ꯑꯄꯥꯝ ꯑꯄꯥꯝꯕ ꯃꯆꯨꯗꯣ ꯑꯗꯨꯝ ꯈꯜꯂꯒ ꯌꯦꯡꯉꯣ ꯌꯦꯡꯉꯣ ꯂꯣꯏ ꯁꯨꯅ ꯌꯥꯎꯕꯅꯤ ꯏꯃꯥ ꯍꯣꯏ ꯑꯗꯨꯕꯨꯗꯤ ꯄꯣꯠ ꯃꯌꯥꯝ ꯂꯧꯔꯃꯤꯅ ꯈꯔ ꯌꯦꯡꯇꯥꯕꯅꯤ ꯌꯥꯏꯌꯦ ꯌꯥꯏꯌꯦ ꯃꯣꯝꯄꯥꯛꯁꯨ ꯌꯥꯎꯔꯦ ꯀꯥꯡꯈꯜꯁꯨ ꯌꯥꯎꯔꯦ ꯂꯣꯏꯅ ꯂꯨꯍꯣꯡꯕ ꯑꯃꯒꯤ ꯃꯄꯣꯠ ꯁꯨꯅ ꯂꯣꯏ ꯐꯪꯅꯤꯌꯦ ꯑꯗꯨꯝ ꯂꯣꯏ ꯂꯧꯕ ꯌꯥꯅꯤꯌꯦ ꯑꯗꯨꯝ ꯌꯦꯡꯉꯣ ꯌꯦꯡꯉꯣ ꯈꯜꯂꯣ ꯈꯜꯂꯣ ꯈꯜꯂꯣ ꯈꯜꯂꯣ ꯅꯣꯏ ꯑꯄꯥꯝꯕ ꯈꯜꯂꯣ ꯑꯪ ꯌꯦꯡꯉꯣ ꯌꯦꯡꯉꯣ ꯍꯣꯏ ꯍꯣꯏ ꯌꯦꯡꯉꯣ ꯌꯦꯡꯉꯣ ꯃꯣꯝꯄꯥꯛꯇꯤ ꯄꯩꯁꯥꯒꯤ ꯋꯥꯅꯤ ꯈꯔ ꯊꯥꯕꯅ ꯑꯗꯨꯝ ꯅꯨꯡꯉꯥꯏꯕꯅꯤꯗ ꯑꯪ ꯍꯣꯏ ꯍꯣꯏ ꯈꯜꯂꯣ ꯈꯜꯂꯣ ꯍꯌꯦꯡ ꯑꯗꯨꯝ ꯁꯤꯖꯟꯅꯕꯗ ꯈꯔ ꯊꯥꯕꯁꯤꯅ ꯑꯗꯨꯝ ꯈꯔ ꯀꯨꯏꯅ ꯈꯥꯡꯉꯤꯗꯅ ꯃꯥꯅꯦ ꯑꯗꯨꯒꯤꯅꯦꯕ ꯑꯄꯥꯕꯗꯨꯗꯤ ꯍꯦꯛ ꯄꯥꯊꯔꯛꯄꯁꯨ ꯌꯥꯎꯏ ꯅꯨꯡꯉꯥꯏꯔꯛꯇꯦꯕ ꯈꯜꯂꯣ ꯅꯪ ꯑꯄꯥꯝꯕ ꯑꯗꯨꯝ ꯈꯜꯂꯣ ꯀꯥꯡꯈꯜꯗꯤ ꯃꯆꯨ ꯃꯆꯨ ꯃꯌꯥꯝ ꯂꯩꯔꯦꯀꯣ ꯇꯨ ꯁꯤꯗ ꯂꯩꯔꯤꯁꯤꯡꯁꯦ ꯁꯤꯗ ꯂꯣꯜꯂꯒꯤꯕ ꯄꯔꯦꯡꯁꯤꯅ ꯀꯥꯡꯈꯜ ꯉꯥꯛꯇꯅꯦꯕꯀꯣ ꯑꯗꯒꯤ ꯀꯥꯡꯈꯜꯁꯨ ꯍꯧꯖꯤꯛꯀꯥꯟꯁꯤꯗꯤ ꯑꯅꯤ ꯑꯅꯤ ꯂꯣꯏ ꯍꯥꯞꯅꯔꯕꯅꯦꯕ

ꯑꯧ ꯈꯪꯗꯦꯗ ꯍꯧꯖꯤꯛꯀꯤ ꯂꯨꯍꯣꯡꯕꯁꯤꯗꯤ ꯄꯩꯁꯥ ꯉꯥꯛꯇ ꯒ꯭ꯌꯥꯟ ꯇꯥꯗꯦꯗ ꯍꯣꯏ ꯍꯣꯏ ꯍꯣꯏ ꯂꯩꯌꯣ ꯂꯩꯌꯣ ꯈꯜꯂꯣ ꯈꯜꯂꯣ

ꯈꯜꯂꯣ ꯈꯜꯂꯣ ꯗꯔꯀꯥꯔ ꯑꯣꯏꯕꯁꯤꯡꯗꯣ ꯑꯗꯨꯝ ꯅꯪꯅ ꯑꯄꯥꯝꯕꯁꯤꯡꯗꯣ ꯂꯣꯏꯅ ꯈꯜꯂꯣ ꯑꯗꯨꯒ ꯀꯣꯟꯅ ꯄꯩꯁꯥ ꯅꯨꯡꯁꯥꯗꯣ ꯀꯣꯟꯅ ꯉꯥꯡꯅꯔꯁꯤ ꯑꯄꯥꯝꯕꯗꯣ ꯈꯟꯕ ꯂꯣꯏꯔꯒ

ꯑ

ꯈꯜꯂꯣ ꯈꯜꯂꯣ ꯑꯔꯩꯕ ꯃꯤꯗꯤ ꯔꯥꯅꯤꯒꯁꯦ ꯑꯅꯤ ꯑꯍꯨꯝ ꯑꯍꯨꯝ ꯃꯔꯤꯕꯨ ꯍꯥꯞꯄꯤꯗ ꯂꯩꯇꯕ ꯑꯩꯈꯣꯏꯗ ꯋꯥꯕꯩ ꯋꯥꯅꯤ ꯍꯣꯏ ꯍꯣꯏ ꯍꯣꯏ ꯃꯥꯅꯦ ꯃꯥꯅꯦ ꯄꯤꯗ ꯌꯥꯗꯦ ꯍꯥꯏꯕ ꯂꯩꯄꯣꯟꯇꯦ ꯄꯥꯡꯅ ꯄꯥꯡꯅꯕ ꯇꯧꯔꯁꯨ ꯌꯥꯏ ꯂꯧꯒꯗꯕꯁꯤꯡꯗꯣ ꯅꯥꯀꯜ ꯑꯝꯗ ꯄꯨꯂꯞ ꯄꯩꯁꯤꯜꯂꯒ ꯊꯝꯃꯣ ꯂꯣꯜꯂꯒ ꯑꯗꯨꯝ ꯃꯊꯪ ꯃꯊꯪꯗꯣ ꯑꯗꯨꯒ ꯈꯜꯂꯣ ꯈꯜꯂꯣ ꯄꯩꯁꯥꯗꯣ ꯇꯣꯉꯥꯟ ꯇꯣꯉꯥꯟꯅ ꯑꯁꯨꯝ ꯑꯃꯃꯝꯇ ꯇꯧꯔꯒ ꯄꯥꯅꯁꯤꯔ ꯀꯃꯥꯏ ꯇꯧꯗꯣꯏꯅꯣ ꯄꯨꯂꯞꯅ ꯍꯣ ꯍꯣ ꯍꯣ